ꯍꯂꯣ ꯑꯩꯁꯦ ꯍꯧꯖꯤꯛ ꯂꯨꯀ꯭ꯔꯥꯝ ꯂꯩꯔꯛꯇ ꯂꯩꯌꯦ ꯑꯗꯣ ꯀꯪꯂꯥ ꯐꯥꯎꯕ ꯆꯠꯆꯒꯦ ꯇꯧꯕꯅꯦ ꯑꯩꯈꯣꯏ ꯃꯤ ꯑꯍꯨꯝꯃꯨꯛ ꯁꯨꯏꯌꯦ ꯄꯨꯡ ꯇꯔꯥ ꯑꯗꯨꯋꯥꯏꯗ ꯂꯥꯛꯄꯤꯕ ꯌꯥꯔꯒꯗꯤ ꯅꯨꯡꯉꯥꯏꯒꯅꯤ ꯂꯨꯀ꯭ꯔꯥꯝ ꯂꯩꯔꯛ ꯃꯆꯤꯟ ꯑꯗꯨꯋꯥꯏꯗ ꯑꯗꯨꯝ ꯂꯩꯔꯦ ꯌꯨꯝꯁꯦ